ꯑꯩꯈꯣꯏꯒꯤ ꯈꯨꯡꯒꯪ ꯑꯁꯤꯗ ꯂꯨꯍꯣꯡꯕ ꯑꯁꯤ ꯌꯥꯝꯅ ꯐꯖꯅ ꯌꯥꯝꯅ ꯃꯦꯃꯣꯔꯤ ꯑꯣꯏꯕ ꯃꯑꯣꯡꯗ ꯄꯥꯡꯊꯣꯛꯏ ꯑꯩꯈꯣꯏꯒꯤ ꯂꯩꯔꯤꯕ ꯂꯩꯀꯥꯏꯗ ꯂꯩꯔꯤꯕ ꯈꯨꯡꯒꯪ ꯑꯁꯤꯗ ꯂꯩꯔꯤꯕ ꯃꯤꯑꯣꯏꯁꯤꯡꯅ ꯃꯇꯦꯡ ꯄꯥꯡꯗꯨꯅ ꯂꯨꯍꯣꯡꯕ ꯑꯩꯈꯣꯏꯒꯤ ꯙꯔꯃꯒꯤ ꯑꯣꯏꯅ ꯂꯨꯍꯣꯡꯕ ꯑꯁꯤ ꯅꯣꯡ ꯅꯤꯅꯤ ꯋꯥꯠꯂꯤꯀꯥꯟꯗꯒꯤ ꯁꯤꯜ ꯂꯥꯡꯗꯨꯅ ꯂꯥꯡꯕ ꯍꯧꯏ

ꯊꯪꯅꯔꯤꯕ ꯂꯩꯀꯥꯏ ꯑꯃꯗꯤ ꯂꯩꯔꯤꯕ ꯑꯩꯒꯤ ꯌꯨꯝꯊꯪꯅꯔꯤꯕ ꯃꯤꯁꯤꯡꯅ ꯆꯪꯂꯛꯇꯨꯅ ꯑꯉꯝ ꯑꯉꯝꯕ ꯃꯇꯦꯡ ꯄꯥꯡꯏ ꯑꯗꯨꯒ ꯇꯤꯟ ꯀꯨꯞꯄ ꯃꯟꯗꯞ ꯁꯦꯝꯕ ꯑꯁꯤ ꯂꯩꯀꯥꯏꯒꯤ ꯃꯤꯅ ꯑꯌꯥꯝꯕꯅ ꯇꯧꯕꯤ ꯑꯗꯨꯗꯒꯤ ꯆꯥꯕ ꯊꯛꯄ ꯊꯣꯡꯕ ꯊꯣꯡꯕ ꯈꯣꯠꯄꯒꯤꯁꯨ ꯂꯩꯀꯥꯏꯒꯤ ꯃꯤ ꯆꯪꯂꯛꯇꯨꯅ ꯇꯧꯋꯤ ꯑꯗꯨꯒ ꯏꯃꯨꯡ ꯂꯨꯍꯣꯡꯒꯗꯧꯔꯤꯕ ꯏꯃꯨꯡ ꯑꯅꯤꯁꯤꯅ ꯑꯍꯥꯟꯕ ꯊꯦꯡꯅꯕ ꯃꯇꯝꯗ ꯆꯠꯅꯕꯤ ꯑꯣꯏꯅ ꯙꯔꯃ ꯑꯁꯤꯒꯤ ꯆꯠꯅꯕꯤ ꯑꯣꯏꯅ ꯃꯔꯨꯞ ꯃꯄꯥꯡ ꯅꯨꯄꯤ ꯑꯗꯨꯅ ꯅꯨꯄꯥ ꯑꯗꯨꯗꯒꯤ ꯅꯨꯄꯥꯗꯨꯒꯤ ꯐꯦꯃꯤꯂꯤꯗꯒꯤ ꯁꯅꯥ ꯃꯣꯍꯣꯔ ꯑꯍꯨꯝ ꯍꯥꯏ ꯑꯗꯨꯒ ꯌꯥꯅꯕ ꯂꯨꯍꯣꯡꯕ ꯑꯁꯤ ꯌꯥꯅꯕ ꯄꯨꯔꯛꯏ ꯑꯃꯒ ꯑꯃꯒ ꯅꯨꯡꯁꯤꯅꯅ ꯈꯨꯗꯣꯜꯄꯣꯠ ꯂꯥꯟꯅꯩ ꯑꯗꯨꯒ ꯌꯥꯅꯕ ꯄꯨꯔꯛꯏ ꯑꯗꯨꯒꯤ ꯃꯇꯨꯡꯗ ꯃꯇꯝ ꯈꯔ ꯂꯩꯔꯕ ꯃꯇꯨꯡꯗ ꯍꯞꯇꯥ ꯑꯃ ꯑꯅꯤ ꯂꯩꯔꯕ ꯃꯇꯨꯡꯗ ꯂꯨꯍꯣꯡꯕꯒꯤ ꯊꯧꯔꯝ ꯑꯁꯤ ꯄꯥꯡꯊꯣꯛꯏ ꯂꯨꯍꯣꯡꯕꯒꯤ ꯊꯧꯔꯝ ꯑꯁꯤꯗ ꯅꯨꯄꯤꯒꯤ ꯒꯤ ꯌꯨꯝꯗꯁꯨ ꯑꯆꯥ ꯄꯤꯊꯛ ꯇꯧꯏ ꯑꯃꯗꯤ ꯅꯨꯄꯥꯒꯤ ꯌꯨꯝꯗꯁꯨ ꯇꯧꯏ ꯑꯗꯨꯒꯤ ꯂꯣꯏꯔꯕ ꯃꯇꯨꯡꯗ ꯅꯨꯡꯊꯤꯟꯋꯥꯏꯔꯝꯗ ꯅꯨꯄꯥꯅ ꯅꯨꯄꯤ ꯃꯌꯨꯝ ꯆꯠꯇꯨꯅ ꯅꯨꯄꯤꯁꯤꯕꯨ ꯄꯨꯔꯒ ꯂꯥꯛꯀꯅꯤ ꯑꯩꯈꯣꯏ ꯃꯁꯤꯗ ꯅꯨꯄꯥꯁꯤꯅ ꯆꯠꯄ ꯃꯇꯝꯗ ꯂꯩꯀꯥꯏꯒꯤ ꯃꯤꯁꯨ ꯌꯥꯎꯔꯒ ꯍꯥꯏꯗꯤ ꯑꯍꯜ ꯂꯃꯟ ꯑꯃꯗꯤ ꯑꯉꯥꯡ ꯅꯨꯄꯤ ꯌꯥꯎꯔꯒ ꯆꯠꯂꯤ ꯑꯗꯨꯒ ꯄꯨꯔꯒ ꯂꯥꯛꯀꯅꯤ ꯅꯨꯄꯤ ꯑꯗꯨꯕꯨ ꯅꯨꯄꯤ ꯑꯗꯨ ꯄꯨꯔꯛꯄ ꯃꯇꯝꯗꯁꯨ ꯅꯨꯄꯤ ꯑꯗꯨꯒꯤ ꯃꯤ ꯈꯔ ꯂꯥꯛꯏ ꯅꯨꯄꯤ ꯅꯨꯄꯤ ꯑꯗꯨ ꯊꯤꯟꯅꯕꯒꯤꯗꯃꯛꯇ ꯂꯥꯛꯏ ꯑꯗꯨꯒ ꯆꯥꯛ ꯏꯁꯤꯡ ꯂꯥꯛꯏꯕ ꯃꯤꯁꯤꯡ ꯑꯗꯨꯕꯨ ꯑꯆꯥ ꯄꯤꯊꯛ ꯇꯧꯗꯨꯅ ꯅꯨꯃꯤꯗꯥꯡ ꯑꯣꯏꯁꯤꯜꯂꯛꯄ ꯃꯇꯝꯗ ꯂꯣꯏꯅ ꯍꯟꯅꯈꯤ ꯑꯁꯨꯝꯅ ꯑꯩꯈꯣꯏꯒꯤ ꯂꯩꯀꯥꯏꯗ ꯂꯨꯍꯣꯡꯕ ꯑꯁꯤ ꯄꯥꯡꯊꯣꯛꯏ